ꯕꯤꯗ꯭ꯌꯣ ꯒꯦꯝꯁꯤꯡꯒꯤ ꯃꯔꯝꯗ ꯑꯩꯅ ꯈꯪꯖꯕ ꯈꯔꯗꯪ ꯍꯥꯏꯖꯒꯦ ꯑꯩꯗꯤ ꯕꯤꯗ꯭ꯌꯣ ꯒꯦꯝ ꯑꯖꯦ ꯌꯥꯝ ꯊꯣꯏꯅꯖꯨ ꯁꯥꯟꯅꯖꯗꯦ ꯁꯥꯟꯅꯖꯗꯕꯩ ꯃꯔꯝꯖꯨ ꯀꯩꯝꯇꯕꯨꯗꯤ ꯂꯩꯇꯦ ꯑꯩꯍꯥꯛꯅ ꯁꯨꯝ ꯄꯥꯝꯖꯗꯕꯩ ꯁꯥꯟꯅꯖꯗ ꯁꯥꯟꯅꯖꯗꯕꯅꯤ ꯍꯧꯖꯤꯛꯇꯤ ꯈꯔ ꯈꯔꯕꯨꯗꯤ ꯑꯗꯨꯝ ꯁꯥꯟꯅꯔꯦ ꯑꯩꯅ ꯁꯥꯟꯅꯖꯕ ꯃ ꯈꯔꯗꯪ ꯄꯜꯂꯕꯗ ꯂꯨꯗꯣ ꯁꯥꯟꯅꯩ ꯀꯦꯟꯗꯤ ꯀ꯭ꯔꯁ ꯁꯥꯟꯅꯩ ꯀꯦꯔꯣꯝ ꯁꯥꯟꯅꯩ ꯑꯁꯤ ꯈꯇꯪ ꯁꯥꯟꯅꯩ ꯁꯥꯟꯅꯔꯤꯖꯤꯒꯤ ꯃꯔꯝꯗꯤ ꯃꯅꯤꯄꯨꯔꯗ ꯍꯧꯖꯤꯛ ꯏꯔꯥꯡ ꯌꯥꯝ ꯀꯟꯅ ꯂꯩꯕꯅꯤꯅ ꯅꯦꯠꯁꯨ ꯌꯥꯝꯅ ꯅꯦꯠꯁꯦ ꯑꯃꯨꯛ ꯊꯤꯡ ꯑꯃꯨꯛ ꯍꯥꯡ ꯇꯧꯕꯅꯤꯅ ꯐꯣꯟ ꯑꯃ ꯍꯦꯛ ꯄꯥꯏꯔꯨꯕ ꯃꯇꯝꯗ ꯑꯗꯨꯝ ꯒꯦꯝꯗ ꯑꯗꯨꯝ ꯇꯥꯕ ꯃꯔꯝ ꯑꯁꯤꯅ ꯑꯗꯨꯝ ꯒꯦꯝ ꯑꯁꯤꯗ ꯁꯥꯟꯅꯕꯅꯤ ꯀꯩꯁꯨ ꯊꯣꯏꯗꯣꯛꯅ ꯒꯦꯝꯒꯤ ꯄꯥꯝꯕꯖꯨ ꯂꯩꯇꯦ ꯃꯁꯤꯃꯉꯥꯏꯔꯦ ꯑꯩꯅ ꯁꯥꯟꯅꯕ ꯒꯦꯝ ꯍꯥꯏꯌꯣ ꯍꯥꯏꯔꯒꯗꯤ